ꯃꯅꯥꯛ ꯅꯛꯄ ꯁꯍꯔꯁꯤꯡ ꯅꯠꯇ꯭ꯔꯒ ꯁꯍꯔ ꯑꯆꯧꯕꯁꯤꯡ ꯆꯠꯄ ꯃꯇꯝꯗ ꯏꯟꯁꯦꯀ꯭ꯌꯣꯔ ꯑꯣꯏꯕ ꯍꯥꯏꯕꯁꯤꯗꯤ ꯑꯩꯒꯤ ꯏꯁꯥꯒꯤ ꯏꯔꯝꯗꯝ ꯅꯠꯇꯕ ꯈꯨꯗꯝ ꯑꯣꯏꯅ ꯍꯥꯏꯔꯕꯗ ꯑꯩꯅ ꯇꯨ ꯊꯥꯎꯖꯟ ꯇꯣꯏꯟꯇꯤꯗ ꯑꯩꯅ ꯃꯨꯝꯕꯩ ꯆꯠꯈꯤ ꯆꯠꯈꯤꯕ ꯃꯇꯝ ꯑꯗꯨꯗ ꯍꯣꯏ ꯏꯁꯥꯅ ꯂꯣꯟ ꯈꯪꯖꯔꯒꯁꯨ ꯏꯁꯥꯒꯤ ꯏꯔꯝꯗꯝ ꯅꯠꯇꯕꯅꯤꯅ ꯃꯐꯝꯗꯨꯒꯤ ꯂꯝꯃꯤꯠ ꯇꯨꯃꯤꯠ ꯍꯥꯏꯕ ꯑꯃꯁꯨ ꯂꯩ ꯍꯥꯏꯔꯤꯕꯗꯨꯒꯤ ꯃꯇꯥꯡꯗꯁꯨ ꯊꯣꯏꯗꯣꯛꯅ ꯈꯪꯈꯤꯗꯕꯅ ꯑꯣꯏꯕꯅ ꯏꯁꯥꯗ ꯅꯨꯡꯉꯥꯏꯇꯕ ꯑꯦ ꯇꯨꯡꯗ ꯀꯅꯥ ꯂꯥꯛꯏ ꯅꯠꯇ꯭ꯔꯒꯅ ꯆꯠꯂꯤꯕ ꯑꯗꯨꯗ ꯀꯔꯤ ꯈꯨꯗꯣꯡ ꯊꯤꯕ ꯊꯣꯛꯀꯗꯒꯦ ꯇ꯭ꯔꯥꯐꯤꯛ ꯃꯛꯇꯕꯨ ꯍꯥꯏꯔꯁꯨ ꯇ꯭ꯔꯥꯟꯁꯄꯣꯔꯇꯦꯁꯟ ꯃꯛꯇꯕꯨ ꯍꯥꯏꯔꯁꯨ ꯈꯨꯗꯣꯡ ꯊꯤꯅꯤꯡꯉꯥꯏꯒꯤ ꯃꯇꯥꯡ ꯑꯣꯏꯕ꯭ꯔꯥ ꯍꯥꯏꯗꯨꯅ ꯍꯥꯟꯅ ꯈꯟꯕ ꯑꯃ ꯗꯔꯀꯥꯔ ꯑꯣꯏꯈꯤ ꯍꯥꯏꯔꯤꯕ ꯑꯁꯤ ꯑꯩꯒꯤ ꯑꯣꯏꯅꯗꯤ ꯊꯦꯡꯅꯈꯤ